ꯅꯍꯥꯁꯤꯡꯗ ꯊꯕꯛ ꯐꯪꯗꯕꯒꯤ ꯃꯇꯥꯡꯗ ꯑꯩꯅ ꯍꯥꯏꯅꯤꯡꯕꯗꯤ ꯑꯩꯈꯣꯏ ꯃꯣꯔꯦ ꯁꯤꯗꯗꯤ ꯍꯥꯏꯗꯤ ꯃꯦꯔꯤꯠꯁꯨ ꯋꯥꯠꯂꯦ ꯑꯗꯨꯒ ꯊꯕꯛ ꯇꯧꯕꯁꯨ ꯑꯗꯨꯛꯀꯤ ꯃꯇꯤꯛ ꯍꯟꯊꯩ ꯑꯃꯔꯣꯝꯗ ꯁꯨꯛꯇꯧ ꯇꯧꯗꯕꯒꯨꯝꯕꯅꯤ ꯍꯥꯏꯕꯗꯤ ꯍꯧꯖꯤꯛꯁꯤ ꯊꯕꯛ ꯑꯃ ꯇꯧꯒꯦ ꯇꯧꯕꯗ ꯄꯩꯁꯥ ꯆꯪꯗꯕ ꯌꯥꯗ꯭ꯔꯦ ꯄꯩꯁꯥꯗꯨ ꯅꯝꯅꯤꯉꯥꯏ ꯍꯣꯠꯅꯕꯗ ꯂꯧ ꯏꯪꯈꯣꯜ ꯌꯣꯜꯂꯤ ꯑꯗꯨꯅ ꯑꯗꯨꯒꯤ ꯗꯒꯤ ꯊꯕꯛ ꯇꯧꯕꯗꯒꯤꯗꯤ ꯁꯨ ꯆꯠꯂꯨꯔ ꯅꯣꯝꯃꯒ ꯇꯧꯕꯅ ꯍꯦꯟꯅ ꯐꯅꯔꯦ ꯑꯗꯨꯗ ꯂꯩꯊꯣꯛꯈꯔꯦ